ꯇꯨꯏꯁꯟꯁꯦ ꯑꯩꯁꯦ ꯑꯣꯖꯥ ꯅꯟꯗꯂꯥꯟꯗ ꯇꯧꯁꯤꯔꯥꯅ ꯈꯟꯕꯅꯦ ꯌꯥꯎꯗꯣꯏꯅꯦꯃꯤ ꯅꯚꯣꯗꯤꯌꯥꯒꯤ ꯇꯧꯕꯗꯨꯗ ꯌꯥꯎꯗꯣꯏꯗꯗꯤ ꯀꯩꯅꯣ ꯑꯩꯈꯣꯏꯒꯤ ꯌꯨꯝꯅꯒ ꯁꯨꯝ ꯅꯥꯇꯩ ꯆꯥꯁꯤꯜꯂꯛꯇ ꯐꯤꯕꯝꯅꯒ ꯁꯨꯝ ꯁꯣꯛꯁꯜꯂꯛ ꯑꯗꯨꯅ ꯅꯚꯣꯗꯤꯌꯥꯒꯤꯁꯦ ꯉꯝꯅꯕ ꯇꯍꯧꯗ꯭ꯔꯗꯤꯕ ꯑꯩꯈꯣꯏꯁꯦ ꯋꯥꯗꯧꯔꯤ ꯑꯗꯨꯗꯤ ꯍꯣꯏ ꯀꯅꯥ ꯀꯅꯥꯅꯣ ꯀꯛꯆꯤꯡꯗ ꯈꯔꯗꯤ ꯂꯩ ꯍꯥꯏꯕꯅꯦ ꯑꯩꯗꯤ ꯃꯃꯤꯡ ꯑꯩꯅ ꯈꯪꯕꯗꯗꯤ ꯀꯔꯤꯑꯕ ꯀꯔꯤ ꯀꯔꯤ ꯅꯟꯗꯂꯥꯟꯗꯣ ꯈꯛꯇ ꯈꯪꯕ ꯍꯣꯏ ꯑꯥ ꯑꯥ ꯎꯝ ꯑꯣ ꯎꯝ

ꯎꯝ ꯎꯝ ꯎꯝ ꯌꯥꯔꯗꯤ ꯅꯪ ꯑꯌꯨꯛ ꯑꯌꯨꯛ ꯁꯪꯉꯗꯤ ꯑꯌꯨꯛꯇꯨꯗ ꯄꯨꯟꯅ ꯇꯧꯃꯤꯟꯅꯔꯁꯤꯅꯦ ꯑꯣꯖꯥ ꯀꯩꯀꯩꯒꯗꯣ ꯐꯖꯅ ꯊꯤꯃꯤꯟꯅꯔꯒ ꯄꯨꯟꯅ ꯑꯗꯨꯝ ꯇꯧꯃꯤꯟꯅꯁꯤꯅꯦ

ꯎꯝ ꯑꯗꯣ ꯃꯣꯏꯒꯤ ꯐꯤ ꯀꯃꯥꯏꯅ ꯇꯧꯔꯤꯖꯥꯠꯅꯣ ꯑꯣ ꯑꯗꯨꯗꯤ ꯑꯗꯨꯅꯦ ꯆꯠꯂꯒ ꯆꯠꯂꯒ ꯍꯪꯗꯣꯛ ꯎꯗ꯭ꯔꯗꯤ ꯅꯣꯡꯃ ꯑꯃ ꯐꯖꯅ ꯏꯕꯅꯤ ꯁꯪꯕ ꯅꯨꯃꯤꯠ ꯑꯝꯗ ꯆꯠꯂꯒ ꯍꯪꯃꯤꯟꯅꯔꯨꯔꯁꯦꯕ ꯑꯗꯣ ꯎꯝ ꯑꯥ ꯎꯝ ꯍꯣꯏ

ꯍꯣꯏ ꯎꯝ ꯎꯝ ꯍꯥꯟꯅꯗꯤ ꯑꯗꯨꯝ ꯆꯍꯤ ꯆꯍꯤ ꯑꯅꯤ ꯑꯍꯨꯝꯒ ꯑꯗꯨꯝ ꯊꯪꯅꯅ ꯊꯥꯕ ꯌꯥꯏ ꯍꯥꯏꯕꯅꯦ ꯑꯗꯨꯒ ꯍꯧꯖꯤꯛ ꯀꯥꯟꯗꯤ ꯌꯥꯗ꯭ꯔ ꯃꯜꯂꯦꯗ ꯑꯝꯇꯪ ꯊꯥꯕꯗꯩꯗꯤ ꯌꯥꯗ꯭ꯔꯦ ꯍꯥꯏꯕ꯭ꯔꯥ ꯀꯩꯅꯣꯝ ꯍꯥꯏꯅꯦ ꯑꯗꯁꯨ

ꯎꯝ ꯑꯣ ꯍꯣꯏ

ꯑꯗꯨ ꯀꯃꯥꯏ ꯀꯃꯥꯏꯅ ꯇꯧꯕꯅꯣ ꯑꯩꯁꯨ ꯆꯠꯇ꯭ꯔꯤꯕꯅꯤꯅ ꯈꯪꯗ꯭ꯔꯦꯕ ꯑꯗꯨꯅ ꯍꯌꯦꯡꯁꯦ ꯑꯌꯨꯛ ꯉꯟꯅ ꯅꯪꯒꯤꯁꯨ ꯁꯪꯒꯗꯕ ꯑꯩꯒꯤꯁꯨ ꯄꯨꯡ ꯑꯃ ꯌꯦꯡꯅꯔꯒ ꯆꯠꯂꯒ ꯊꯣꯛ ꯍꯪꯗꯣꯛꯎꯔꯁꯤꯅꯦ ꯎꯝ ꯑꯥ

ꯑꯩꯈꯣꯏꯗꯤ ꯑꯥ ꯑꯪ ꯍꯣꯏ ꯄꯨꯡꯁꯦ ꯄꯨꯡꯗꯣ ꯉꯟꯃꯟꯅ ꯆꯠꯂꯁꯨ ꯃꯤꯗꯣ ꯊꯕꯛ ꯍꯥꯏꯗꯤ ꯇꯨꯏꯁꯟ ꯑꯅꯧꯕ ꯇꯧꯔꯝ ꯉꯟꯃꯟꯅ ꯆꯠꯂꯁꯨ ꯃꯤ ꯂꯩꯔꯝꯗ꯭ꯔꯗꯤ ꯅꯠꯇ꯭ꯔꯒ ꯇꯨꯝꯕ ꯍꯧꯒꯠꯅꯔꯝꯗ꯭ꯔꯗꯤ ꯐꯔꯛ ꯇꯥꯅꯤ ꯑꯗꯨꯅ ꯅꯤꯄꯥꯟ ꯁ꯭ꯋꯥꯏꯗ ꯆꯠꯂꯁꯤꯔꯥ ꯅꯤꯄꯥꯟꯗ ꯊꯦꯡꯃꯟꯕ꯭ꯔꯣ ꯍꯣꯏ ꯍꯣꯏ ꯌꯥꯏꯌꯦ ꯌꯥꯏꯌꯦ ꯇꯔꯦꯠ ꯃꯈꯥꯏꯗ ꯆꯠꯂꯁꯨ ꯑꯩꯒꯤꯕꯨꯗꯤ ꯌꯥꯏꯌꯦ ꯑꯗꯣ ꯏꯕꯥꯅꯤꯁꯦ ꯍꯌꯦꯡ ꯅꯪꯅ ꯑꯩꯈꯣꯏꯒꯤ ꯌꯨꯝꯗ ꯂꯥꯛꯄ꯭ꯔꯥ ꯅꯠꯇ꯭ꯔꯒ ꯑꯩꯅ ꯂꯥꯛꯄ꯭ꯔꯅ ꯑꯗꯨꯃꯥꯏꯅ ꯇꯧꯔꯒ ꯄꯨꯟꯅ ꯑꯗꯨꯝ ꯆꯠꯃꯤꯟꯅꯔꯁꯤꯅꯦ ꯅꯪ ꯑꯩꯈꯣꯏꯒꯤ ꯅꯣꯏꯅ ꯅꯛꯅꯔꯕꯅꯤꯅ ꯍꯣꯏ ꯅꯣꯏꯒꯤꯗ ꯑꯗꯨꯝ ꯂꯥꯛꯑꯒꯦ ꯑꯗꯨꯒ ꯄꯨꯡ ꯇꯔꯦꯠ ꯃꯈꯥꯏꯁꯤꯗ ꯑꯗꯨꯝ ꯆꯠꯂꯁꯨ ꯌꯥꯔꯦ ꯑꯩ ꯅꯣꯏꯒꯤꯗ ꯑꯗꯨꯝ ꯍꯧꯕ ꯂꯥꯛꯑꯒꯦ ꯂꯥꯛꯑꯝꯗꯥꯏꯗꯨꯗ ꯑꯩ ꯍꯌꯦꯡ ꯑꯗꯨꯝ ꯐꯣꯟ ꯇꯧꯔꯛꯑꯒꯦꯕꯀꯣ ꯑꯗꯨꯒ ꯅꯪ ꯅꯪ ꯉꯥꯏꯔꯒ ꯂꯣꯏꯁꯤꯜꯂꯒ ꯑꯗꯨꯝ ꯂꯩꯔꯝꯃꯣꯕ

ꯍꯣꯏ ꯍꯣꯏ ꯍꯣꯏ ꯍꯣꯏ